ꯀꯅꯥꯒꯨꯝꯕ ꯑꯃ ꯑꯩꯈꯣꯏꯒꯤ ꯈꯨꯟꯒꯤ ꯍꯨꯏꯅ ꯆꯤꯛꯄ ꯊꯣꯛꯂꯕꯗꯤ ꯍꯨꯏꯅ ꯆꯤꯏꯕ ꯃꯤ ꯑꯗꯨ ꯃꯅꯥꯛ ꯅꯛꯄ ꯍꯣꯁꯄꯤꯇꯥꯜꯗ ꯅꯠꯇ꯭ꯔꯒ ꯃꯅꯥꯛꯀꯤ ꯄꯤ ꯑꯩꯁ ꯁꯤ ꯄ꯭ꯔꯥꯏꯃꯔꯤ ꯍꯦꯔꯠ ꯀꯦꯔ ꯁꯦꯟꯇꯔꯗ ꯄꯨꯕꯤꯗꯨꯅ ꯗꯣꯛꯇꯔ ꯀ ꯀꯟꯁꯜ ꯇꯧꯕꯤꯗꯨꯅ ꯍꯨꯏꯗꯣ ꯀꯌꯥꯝ ꯁꯥꯊꯤꯅ ꯀꯣꯠꯂꯤ ꯌꯨꯝꯒꯤ ꯍꯨꯏꯔꯥ ꯃꯤꯒꯤ ꯍꯨꯏꯔꯥ ꯍꯥꯏꯅ ꯌꯦꯡꯕ ꯆꯡꯉꯤ ꯍꯥꯟꯅ ꯑꯗꯨꯒ ꯀꯩꯒꯨꯝꯕ ꯌꯥꯝ ꯁꯦꯔꯤꯌꯁ ꯀꯦꯁ ꯑꯣꯏꯔꯒꯅ ꯈꯔ ꯆꯥꯎꯕ ꯍꯣꯁꯄꯤꯇꯥꯜꯗ ꯄꯨꯕꯤꯔꯒ ꯑꯦꯟꯇꯤ ꯔꯦꯕꯤꯁ ꯅꯠꯇ꯭ꯔꯒ ꯇꯦꯇꯥꯅꯁꯁꯤꯡꯖꯆꯤꯡꯕ ꯀꯥꯞꯊꯣꯛꯄꯤꯗꯨꯅ ꯗꯣꯁꯦꯁ ꯑꯍꯨꯝꯔꯛ ꯁꯨꯅ ꯀꯥꯞꯀꯅꯤ ꯑꯗꯨꯃꯥꯏꯅ ꯀꯥꯞꯄ ꯃꯇꯨꯡꯗ ꯐꯥꯔꯛꯄ꯭ꯔꯥ ꯑꯣꯏꯁꯜꯂꯛꯄ꯭ꯔꯥ ꯑꯣꯏꯁꯜꯂꯛꯇꯕ꯭ꯔꯥ ꯍꯨꯏꯗꯨ ꯁꯤꯕ꯭ꯔꯥ ꯁꯤꯗꯕ꯭ꯔꯥ ꯍꯥꯟꯅ ꯑꯩꯈꯣꯏꯅ ꯌꯦꯡꯕ ꯃꯊꯧ ꯇꯥꯏ ꯑꯗꯨꯒ ꯁꯤꯗ꯭ꯔꯕ ꯍꯨꯏꯗꯨ ꯁꯤꯗ꯭ꯔꯕ ꯄꯦꯁꯦꯟꯖꯨ ꯀꯩꯁꯨꯝ ꯇꯧꯗ꯭ꯔꯥꯕ ꯑꯥꯗꯨꯒꯨꯝꯕꯀꯥꯟꯗ ꯑꯩꯈꯣꯏ ꯑꯅꯥꯕꯁꯦ ꯐꯔꯦ ꯍꯨꯏꯅ ꯆꯤꯑꯕꯁꯨ ꯑꯦꯟꯇꯤ ꯔꯦꯕꯤꯁꯅ ꯀꯥꯞꯊꯣꯑꯒ ꯉꯥꯛꯊꯣꯛꯄ ꯉꯝꯃꯤ ꯍꯥꯏꯕꯁꯦ ꯑꯈꯣꯏ ꯈꯪꯕ ꯉꯝꯃꯤ